ꯆꯍꯤꯒꯤ ꯑꯣꯏꯕ ꯑꯩꯈꯣꯏꯒꯤ ꯃꯦꯂꯥ ꯖꯥꯇ꯭ꯔꯥ ꯍꯥꯏꯕ ꯇꯥꯔꯒꯗꯤ ꯑꯩꯈꯣꯏꯒꯤ ꯃꯅꯤꯄꯨꯔꯒꯤ ꯑꯣꯏꯅꯗꯤ ꯑꯩꯈꯣꯏꯒꯤ ꯆꯍꯤ ꯑꯃꯗ ꯆꯍꯤ ꯈꯨꯗꯤꯡꯒꯤ ꯄꯥꯡꯊꯣꯛꯄ ꯅꯣꯚꯦꯝꯕꯔꯗ ꯄꯥꯡꯊꯣꯛꯄ ꯁꯉꯥꯏ ꯐꯦꯁꯇꯤꯚꯦꯜ ꯁꯉꯥꯏ ꯐꯦꯁꯇꯤꯚꯦꯜ ꯑꯩꯈꯣꯏꯒꯤ ꯑꯦꯁꯤꯌꯥꯒꯤ ꯑꯣꯏꯕ ꯃꯐꯝ ꯀꯌꯥ ꯀꯌꯥꯗꯒꯤ ꯂꯥꯛꯏ ꯃꯁꯤ ꯌꯥꯝꯅ ꯅꯨꯡꯉꯥꯏꯕ ꯃꯦꯂꯥ ꯃꯈꯜ ꯑꯃꯅꯤ ꯃꯁꯤꯗꯒꯤꯁꯤꯗ ꯃꯥꯒꯤ ꯃꯥꯒꯤ ꯍꯩꯖꯕ ꯁꯏꯇꯣꯜ ꯀꯌꯥ ꯍꯥꯡꯅꯩ ꯑꯩꯈꯣꯏꯒꯤ ꯃꯅꯤꯄꯨꯔꯒꯤ ꯑꯣꯏꯅꯗꯤ ꯁꯦꯡꯅ ꯍꯥꯏꯔ ꯀꯥꯟꯗ ꯀꯧꯅꯥꯒꯤ ꯍꯥꯡꯉꯤ ꯑꯗꯨꯒ ꯈꯨꯠ ꯁꯥꯒꯤ ꯊꯕꯛ ꯂꯤꯒꯤ ꯃꯣꯔꯥ ꯁꯥꯕ ꯑꯗꯨꯗꯒꯤ ꯃꯥꯒꯤ ꯈꯨꯠꯅ ꯅꯨꯄꯤꯁꯤꯡꯒꯤ ꯏꯃꯨꯡ ꯃꯅꯨꯡꯗ ꯁꯦꯝꯕ ꯑꯩꯈꯣꯏꯒꯤ ꯀꯔꯤ ꯙꯨꯞꯅꯆꯤꯡꯕ ꯑꯆꯥꯄꯣꯠ ꯄꯀꯣꯔꯥ ꯕꯣꯔꯥ ꯀꯔꯤ ꯑꯁꯤꯒꯨꯝꯕꯒꯤ ꯏꯁꯇꯣꯜ ꯀꯌꯥꯃꯨꯛꯁꯨ ꯍꯥꯡꯉꯤ ꯃꯁꯤ ꯑꯩꯈꯣꯏꯅ ꯌꯦꯡꯕ ꯀꯥꯟꯗ ꯌꯥꯝꯅ ꯅꯨꯡꯉꯥꯏ ꯑꯗꯨ ꯃꯦꯂꯥꯁꯤ ꯑꯩꯈꯣꯏꯅ ꯆꯍꯤꯒꯤ ꯄꯥꯡꯊꯣꯛꯄꯅꯤ ꯑꯩꯈꯣꯏ ꯍꯥꯏꯔꯤꯕ ꯃꯦꯂꯥ ꯑꯁꯤꯗ ꯑꯩꯈꯣꯏꯒꯤ ꯂꯩꯔꯤꯕ ꯁꯏꯇꯣꯜꯁꯤꯡꯁꯤꯗ ꯃꯥꯒꯤ ꯃꯥꯒꯤ ꯐꯖ ꯐꯖꯕ ꯗꯦꯀꯣꯔꯦꯁꯟ ꯏꯅ ꯁꯥꯕ ꯌꯨꯝ ꯑꯗꯨꯗꯒꯤ ꯈꯨꯠꯅ ꯁꯦꯝꯕ ꯀꯔꯤ ꯀꯔꯤ ꯂꯥꯏ ꯑꯗꯨꯒ ꯀꯩ ꯋꯥꯅ ꯁꯦꯝꯕ ꯁꯤꯒꯨꯝꯕ ꯌꯥꯝ ꯄꯨꯊꯣꯛꯏ ꯅꯨꯄꯤꯁꯤꯡꯒꯤ ꯔꯥꯅꯤ ꯐꯤ ꯑꯗꯨꯗꯒꯤ ꯐꯅꯦꯛ ꯃꯌꯦꯛ ꯅꯥꯏꯕ ꯑꯗꯒꯤ ꯐꯤꯖꯣꯜ ꯀꯌꯥ ꯃꯨꯛꯀꯤ ꯃꯈꯜ ꯃꯈꯜꯒꯤ ꯐꯤꯖꯣꯜ ꯀꯌꯥ ꯄꯨꯊꯣꯛꯏ ꯑꯗꯨ ꯑꯩꯈꯣꯏ ꯌꯥꯝ ꯅꯨꯡꯉꯥꯏ ꯌꯦꯡꯕ ꯃꯁꯤꯗꯒꯤꯁꯤꯗ ꯐꯤꯖꯣꯜꯁꯤꯡ ꯑꯁꯤ ꯃꯃꯜ ꯑꯇꯥꯡꯕ ꯌꯥꯎꯋꯦ ꯑꯍꯣꯡꯕ ꯌꯥꯎꯋꯦ ꯑꯗꯨꯒ ꯑꯩꯈꯣꯏꯅ ꯃꯁꯤꯗ ꯃꯌꯥꯝꯒꯤ ꯌꯥꯝꯅ ꯑꯦꯇ꯭ꯔꯦꯛꯇꯤꯐ ꯑꯣꯏꯕ ꯑꯗꯨꯒꯨꯝꯕ ꯃꯤꯅ ꯈꯪꯅꯗꯕ ꯑꯅꯧ ꯑꯅꯧꯕ ꯃꯔꯨ ꯃꯈꯥꯡꯅꯆꯤꯡꯕ ꯍꯤꯗꯥꯛ ꯂꯥꯡꯊꯛꯅꯆꯤꯡꯕ ꯑꯗꯨꯒꯨꯝꯕ ꯑꯗꯨꯝ ꯄꯨꯊꯣꯛꯅꯔꯛꯑꯦ ꯑꯗꯨꯒ ꯏꯁꯇꯣꯜꯁꯤꯡꯗꯨꯗ ꯑꯩꯈꯣꯏ ꯃꯥꯒꯤ ꯃꯥꯒꯤ ꯋꯤꯠ ꯄ꯭ꯔꯥꯏꯁꯇ ꯑꯩꯈꯣꯏ ꯊꯦꯠꯄ ꯑꯗꯨꯝ ꯊꯦꯡꯅꯩ ꯑꯗꯨꯝ ꯎꯏ ꯑꯗꯨꯅ ꯑꯩꯈꯣꯏꯒꯤ ꯍꯥꯏꯔꯤꯕ ꯃꯦꯂꯥꯁꯦ ꯆꯍꯤꯒꯤ ꯑꯗꯨꯝ ꯄꯥꯡꯊꯣꯛꯑꯦ ꯑꯩꯈꯣꯏꯒꯤ ꯏꯅꯥꯠꯀꯤ ꯑꯣꯏꯕ ꯃꯁꯤ ꯑꯩꯈꯣꯏꯒꯤ ꯃꯇꯝ ꯃꯇꯝꯒꯤ ꯑꯣꯏꯕ ꯑꯗꯨꯒꯨꯝꯕ ꯃꯦꯂꯥꯅꯤ ꯁꯉꯥꯏ ꯐꯦꯁꯇꯤꯚꯦꯜ ꯍꯥꯏꯅ ꯈꯪꯅꯔꯤꯕ ꯑꯗꯨꯒꯤ ꯃꯦꯂꯥꯗꯨ ꯑꯣꯏꯔꯦ ꯑꯗꯨꯅ ꯑꯩꯅ ꯑꯉꯥꯡ ꯑꯣꯏꯔꯤꯉꯩꯒꯤꯗꯤ ꯃꯁꯤ ꯃꯦꯂꯥ ꯍꯥꯏꯕ ꯍꯥꯏ ꯇꯥꯔꯒꯗꯤ ꯁꯉꯥꯏ ꯐꯦꯁꯇꯤꯚꯦꯜ